ꯏꯁꯃꯥꯔꯠ ꯋꯥꯠꯁ ꯇꯣꯞ ꯇꯨ ꯄ꯭ꯔꯣ ꯑꯜꯇ꯭ꯔꯥ ꯃꯁꯤ ꯑꯩꯍꯥꯛꯅ ꯑꯃꯥꯖꯣꯟꯗꯒꯤ ꯑꯩ ꯀꯛꯆꯕꯅꯤ ꯃꯁꯤꯗ ꯑꯩꯍꯥꯛꯅ ꯌꯥꯝꯅ ꯅꯨꯡꯉꯥꯏꯖꯩ ꯃꯁꯤ ꯑꯣꯐꯔ ꯄꯤꯔꯤꯀꯥꯟꯗ ꯑꯩꯍꯥꯛꯅ ꯌꯥꯝꯅ ꯍꯣꯡꯅ ꯈꯨꯗꯣꯡꯆꯥꯅ ꯂꯧꯍꯧꯕꯅꯤ ꯃꯁꯤ ꯁꯤꯕꯗꯁꯨ ꯌꯥꯝꯅ ꯅꯨꯡꯉꯥꯏ ꯑꯃꯁꯨꯡ ꯃꯥꯒꯤ ꯗꯤꯖꯥꯏꯟ ꯑꯃꯁꯨꯡ ꯂꯛꯖꯔꯤꯁ ꯑꯣꯏꯕ ꯇꯥꯏꯞ ꯑꯣꯏꯍꯜꯂꯤ ꯃꯁꯤꯗ ꯑꯩꯈꯣꯏꯅ ꯈꯨꯗꯣꯡꯆꯥꯕ ꯌꯥꯝꯅ ꯄꯤ ꯃꯁꯤꯗ ꯑꯩꯈꯣꯏꯅ ꯐꯣꯟ ꯇꯧꯕ ꯃꯇꯝꯗ ꯗꯤꯚꯥꯏꯁꯁꯤꯡ ꯀꯣꯟꯅꯦꯛ ꯇꯧꯔꯒ ꯋꯥꯔꯤ ꯁꯥꯕ ꯌꯥꯍꯜꯂꯤ ꯑꯃꯁꯨꯡ ꯏꯁꯩ ꯇꯥꯕ ꯌꯥꯍꯜꯂꯤ ꯀꯔꯤꯒꯨꯝꯕꯕ ꯃꯁꯤꯗ ꯐꯤꯆꯔꯁ ꯃꯌꯥꯝ ꯌꯥꯎꯈ꯭ꯔꯦ ꯑꯩꯈꯣꯏꯅ ꯋꯥꯀꯤꯡ ꯆꯠꯄꯗ ꯑꯣꯏꯔꯣ ꯃꯁꯤꯅ ꯈꯨꯗꯣꯡꯆꯥꯕ ꯄꯤ ꯑꯃꯁꯨꯡ ꯑꯩꯍꯥꯛꯀꯤ ꯍꯥꯔꯠ ꯇꯦꯝꯄꯔꯦꯆꯔ ꯕꯤꯄꯤ ꯏ ꯑꯣꯟꯕ ꯃꯇꯝꯗ ꯃꯁꯤꯅ ꯈꯨꯗꯣꯡꯆꯥꯕ ꯄꯤꯍꯜꯂꯤ ꯃꯁꯤꯒꯤ ꯃꯌꯥꯝꯁꯨ ꯑꯗꯨꯝ ꯃꯁꯤꯗꯒꯤ ꯈꯨꯗꯣꯡꯆꯥꯕ ꯃꯁꯤ ꯂꯧꯕꯤꯕ ꯌꯥꯒꯅꯤ ꯃꯁꯤ ꯌꯥꯝꯅ ꯀꯥꯅꯕ ꯑꯃꯗꯤ ꯌꯥꯝꯅ ꯍꯣꯡꯕ ꯃꯃꯜꯗ ꯄ꯭ꯔꯗꯛ ꯑꯁꯤ ꯐꯪꯉꯤ ꯌꯥꯝꯅꯁꯨ ꯂꯛꯖꯔꯤꯁ ꯑꯣꯏꯕ ꯑꯃꯁꯨꯡ ꯃꯌꯥꯝꯅ ꯌꯦꯡꯕꯗ ꯌꯥꯝꯅ ꯇꯥꯡꯕ ꯃꯥꯟꯕ ꯑꯃꯁꯨꯡ ꯃꯁꯤ ꯌꯥꯝꯅ ꯍꯣꯡꯅꯗꯤ ꯐꯪꯕ ꯇꯣꯞ ꯇꯨ ꯄ꯭ꯔꯣ ꯑꯜꯇ꯭ꯔꯥ ꯑꯁꯦ ꯌꯥꯝꯅ ꯃꯁꯤꯗ ꯐꯤꯆꯔꯁ ꯃꯌꯥꯝ ꯌꯥꯎꯈ꯭ꯔꯦ ꯃꯁꯤ ꯐꯤꯆꯔꯁ ꯑꯁꯤ ꯃꯌꯥꯝ ꯄꯨꯟꯅ ꯈꯨꯗꯣꯡꯆꯥꯕ ꯂꯧꯃꯤꯟꯅꯕ ꯌꯥꯒꯅꯤ